ꯃꯅꯤꯄꯨꯔꯤ ꯂꯣꯜ ꯑꯁꯤ ꯑꯩꯅ ꯌꯥꯝ ꯄꯥꯝꯖꯩ ꯃꯁꯤ ꯉꯥꯡꯕꯅ ꯑꯩꯉꯣꯟꯗ ꯌꯥꯝ ꯅꯨꯡꯉꯥꯏꯕꯁꯨ ꯄꯣꯛꯏ ꯑꯃꯁꯨꯡ ꯃꯄꯥꯟ ꯂꯩꯕꯥꯛꯇꯁꯨ ꯂꯩꯕ ꯃꯅꯤꯄꯨꯔꯤꯁꯤꯡꯒ ꯃꯅꯤꯄꯨꯔꯤ ꯂꯣꯟꯗ ꯋꯥꯔꯤ ꯋꯥꯇꯥꯏ ꯁꯥꯕꯗ ꯑꯩꯈꯣꯏ ꯑꯃꯇꯅꯤ ꯍꯥꯏꯕꯒꯤ ꯋꯥꯈꯜꯂꯣꯟꯗꯨ ꯄꯣꯛꯏ ꯑꯃꯁꯨꯡ ꯃꯁꯤꯒꯤ ꯂꯣꯟ ꯑꯁꯤ ꯃꯇꯝ ꯁꯥꯡꯅ ꯁꯤꯖꯤꯟꯅꯗꯨꯅ ꯂꯥꯛꯑꯦ ꯃꯩꯍꯧꯔꯣꯟꯗꯒꯤ ꯁꯤꯖꯤꯟꯅꯗꯨꯅ ꯂꯥꯛꯂꯕ ꯂꯣꯟ ꯑꯃꯅꯤ ꯑꯃꯁꯨꯡ ꯃꯁꯤ ꯏꯟꯗꯤꯌꯥꯒꯤ ꯁꯦꯗꯨꯜꯗ ꯆꯜꯂꯕ ꯂꯣꯟ ꯑꯃꯁꯨ ꯑꯣꯏꯔꯦ ꯍꯧꯖꯤꯛꯇꯤ ꯚꯥꯔꯠ ꯁꯔꯀꯥꯔꯅꯁꯨ ꯃꯁꯤ ꯆꯥꯎꯈꯠꯅꯕ ꯌꯥꯝ ꯀꯟꯅ ꯍꯣꯠꯅꯔꯦ ꯃꯅꯤꯄꯨꯔ ꯁꯔꯀꯥꯔꯅꯁꯨ ꯌꯥꯝ ꯀꯟꯅ ꯍꯣꯠꯅꯔꯦ ꯃꯁꯤꯗ ꯌꯥꯎꯔꯤꯕ ꯄ꯭ꯔꯃꯥꯟ ꯄꯥꯟꯊꯩꯁꯤꯡ ꯏꯔꯨꯖꯅꯤꯡꯕꯒ ꯊꯣꯡꯒꯥ ꯇꯦꯛꯄ ꯂꯨ ꯀꯣꯛꯄꯗ ꯂꯦꯟ ꯇꯥꯕ ꯁꯥꯃꯨ ꯃꯊꯨꯟꯗ ꯄꯦꯅꯥ ꯈꯣꯡꯕ ꯑꯁꯤꯅꯆꯤꯡꯕ ꯂꯣꯟ ꯄꯥꯟꯊꯩ ꯄꯥꯎꯔꯧ ꯑꯃꯁꯨꯡ ꯑꯥꯔꯊꯥ ꯆꯦꯟꯕ ꯋꯥꯍꯩ ꯀꯌꯥ ꯌꯥꯎꯔꯤ